ꯑꯩꯅ ꯁꯥ ꯁꯟꯁꯤ ꯂꯣꯏꯕ ꯃꯇꯝꯗ ꯌꯦꯟꯒꯣꯟ ꯑꯃ ꯐꯖꯅ ꯁꯥꯏ ꯌꯦꯟꯒꯤ ꯍꯦꯛꯇ ꯍꯥꯏꯖꯔꯒꯦ ꯄꯟꯖꯔꯒꯦ ꯌꯦꯟꯒꯣꯟꯁꯦ ꯁꯦꯝ ꯁꯥꯔꯕ ꯃꯇꯨꯡꯗ ꯑꯩꯅ ꯌꯦꯅꯥꯎ ꯈꯔ ꯊꯝꯃꯤ ꯌꯦꯅꯥꯎꯁꯤꯡ ꯑꯗꯨ ꯄꯤꯛꯄꯗꯒꯤ ꯆꯥꯎꯕꯐꯥꯎꯁꯦ ꯁꯦꯟꯅꯕ ꯃꯇꯝꯗ ꯃꯈꯣꯏꯁꯦ ꯃꯆꯤꯟꯖꯥꯛ ꯗꯔꯀꯥꯔ ꯑꯣꯏ ꯑꯍꯥꯟꯕꯗ ꯃꯈꯣꯏꯒꯤ ꯊꯛꯅꯕ ꯏꯁꯤꯡꯁꯨ ꯗꯔꯀꯥꯔ ꯑꯣꯏ ꯃꯩ ꯊꯥꯟꯕꯤꯕ ꯗꯔꯀꯥꯔ ꯑꯣꯏ ꯀꯔꯤꯒꯨꯝꯕ ꯃꯩꯁꯤ ꯆꯥꯡ ꯅꯥꯏꯅ ꯊꯥꯟꯕ ꯅꯠꯇ꯭ꯔꯒꯗꯤ ꯁꯤꯕꯒꯤ ꯆꯥꯟꯁ ꯋꯥꯡꯏ ꯃꯔꯝꯗꯤ ꯃꯝꯕ ꯌꯥꯗꯕ ꯌꯦꯟꯁꯨ ꯑꯗꯨꯝ ꯌꯥꯎꯏ ꯁꯝꯅ ꯍꯥꯏꯔꯕ ꯀꯥꯟꯗ ꯍꯧꯖꯤꯛ ꯇꯣꯏꯅ ꯆꯥꯅꯔꯤꯕ ꯕ꯭ꯔꯣꯏꯂꯔ ꯑꯁꯤ ꯑꯩꯈꯣꯏꯅ ꯅꯨꯃꯤꯗꯥꯡ ꯃꯩ ꯐꯪꯗꯕ ꯑꯣꯏꯕ ꯇꯥꯔꯒꯗꯤ ꯃꯈꯣꯏꯁꯤ ꯁꯤꯒꯜꯂꯤ ꯑꯃꯁꯨꯡ ꯑꯀꯟꯕ ꯈꯣꯟꯖꯦꯜꯅ ꯃꯈꯣꯏꯒꯤ ꯃꯅꯥꯛꯇ ꯃꯥꯏꯌꯦꯞꯀꯨꯝꯕꯅ ꯂꯥꯎ ꯈꯣꯡꯕ ꯑꯁꯤ ꯃꯈꯣꯏꯒꯤ ꯃꯅꯥꯛꯇ ꯆꯪꯁꯤꯜꯂꯒ ꯇꯧꯕ ꯌꯥꯗꯦ ꯃꯈꯣꯏꯁꯤ ꯕꯤ ꯄꯤ ꯍꯦꯛꯇ ꯋꯥꯡꯉꯒ ꯃꯈꯣꯏꯒꯤ ꯄꯨꯟꯁꯤꯁꯤ ꯍꯦꯛꯇ ꯂꯃꯈꯥꯡꯗ ꯇꯠꯀꯜꯂꯤ ꯍꯥꯏꯇꯥꯔꯦ ꯑꯗꯨꯃꯥꯏꯅ ꯅꯣꯡꯃꯁꯤꯗ ꯃꯆꯤꯟꯖꯥꯛ ꯃꯔꯤꯔꯛ ꯃꯉꯥꯔꯛꯀꯤ ꯆꯥꯡ ꯇꯥꯗꯅ ꯍꯨꯜꯂꯤ ꯑꯗꯨꯒ ꯃꯈꯣꯏꯒꯤ ꯚꯤꯇꯥꯃꯤꯟ ꯁꯨ ꯃꯇꯝ ꯆꯥꯅ ꯑꯗꯨꯝ ꯄꯤꯖꯩ ꯊꯥ ꯑꯃꯗ ꯂꯤꯛꯂꯤ ꯑꯃꯒꯨꯝꯕ ꯀꯔꯤꯒꯨꯝꯕ ꯏꯁꯤꯡꯗ ꯌꯥꯜꯂꯒ ꯄꯤꯖꯩ ꯄꯥꯎꯔꯛꯑꯕ ꯃꯇꯨꯡꯗ ꯁꯥ ꯁꯟꯁꯤꯡꯁꯤꯗꯒꯤ ꯑꯩꯈꯣꯏꯅ ꯀꯥꯅꯕ ꯂꯧꯏ ꯆꯥꯁꯨ ꯆꯥꯏ ꯑꯃꯁꯨꯡ ꯑꯇꯣꯞꯄꯗꯁꯨ ꯌꯣꯜꯂꯤ ꯌꯣꯟꯕꯒꯤ ꯄꯩꯁꯥ ꯑꯗꯨꯅ ꯑꯩꯒꯤꯁꯨ ꯀꯥꯅꯕ ꯃꯤꯌꯥꯝꯒꯤꯁꯨ ꯀꯥꯅꯕ ꯐꯪꯍꯜꯂꯤ ꯍꯥꯏꯇꯥꯔꯦ